ꯂꯝ ꯀꯣꯏꯕꯁꯤꯡꯅ ꯂꯥꯛꯄ ꯃꯇꯝꯗ ꯌꯥꯝꯅ ꯇ꯭ꯔꯦꯗꯤꯁꯟꯅꯦꯜ ꯒꯦꯝ ꯑꯦꯟ ꯏꯁꯄꯣꯔꯠ ꯄꯥꯝꯖꯕ ꯑꯃ ꯂꯩ ꯂꯩꯔꯤꯕ ꯒꯦꯝ ꯑꯦꯟ ꯏꯁꯄꯣꯔꯠ ꯑꯗꯨꯗꯤ ꯁꯒꯣꯜ ꯀꯥꯡꯖꯩꯅꯤ ꯃꯐꯝ ꯑꯁꯤꯗꯁꯨ ꯁꯨ ꯆꯍꯤ ꯈꯨꯗꯤꯡꯒꯤ ꯃꯇꯝ ꯃꯇꯝꯒꯤ ꯃꯇꯨꯡ ꯏꯟꯅ ꯄꯥꯡꯊꯣꯛꯏ